ꯁꯣꯝ ꯑꯣꯕꯔꯒꯤ ꯑꯣꯇꯣ ꯁꯥꯔꯕꯤꯁ ꯑꯣꯏꯕꯤꯔꯕ ꯔꯤꯖꯥꯕ ꯇꯧꯒꯦ ꯇꯧꯕꯅꯦ ꯑꯩꯁꯦ ꯍꯧꯖꯤꯛ ꯈꯔ ꯑꯊꯨꯕ ꯑꯃ ꯄꯨꯡꯈꯥꯏ ꯑꯃ ꯐꯥꯎ ꯃꯅꯨꯡꯗ ꯃꯐꯝ ꯑꯃ ꯆꯠꯀꯗꯕꯅꯦ ꯑꯗꯨ ꯈꯤꯇꯪ ꯊꯨꯅ ꯌꯥꯒꯗ꯭ꯔꯥ ꯍꯣꯔꯦꯅ ꯂꯧꯕꯁꯨ ꯑꯗꯨꯝ ꯂꯥꯛꯄ ꯀꯃꯥꯏꯅ ꯍꯧꯖꯤꯛ ꯑꯦꯕꯥꯏꯂꯦꯕꯜ ꯑꯣꯏꯒꯗ꯭ꯔꯥ ꯍꯥꯏꯕꯗꯣ ꯍꯥꯏꯗꯤ ꯑꯩ ꯍꯧꯖꯤꯛ ꯈꯤꯇꯪ ꯀꯩꯅꯣ ꯈꯤꯇꯪ ꯊꯧꯕ ꯊꯕꯛꯅꯦꯕ ꯊꯕꯛ ꯑꯃ ꯆꯠꯂꯒ ꯍꯣꯔꯦꯟ ꯊꯥꯗꯔꯝꯃꯒ ꯑꯃꯨꯛꯀ ꯄꯨꯡꯈꯥꯏ ꯑꯃꯨꯛ ꯂꯩꯔꯒ ꯄꯨꯡ ꯄꯨꯡꯃꯨꯛ ꯂꯩꯔꯒ ꯑꯗꯨꯝ ꯑꯩ ꯑꯃꯨꯛ ꯄꯤꯛꯑꯞ ꯇꯧꯕ ꯂꯥꯛꯄ ꯌꯥꯒꯗ꯭ꯔꯕ ꯑꯗꯨꯒꯤ ꯃꯇꯥꯡꯗ ꯍꯧꯖꯤꯛ ꯑꯦꯕꯥꯏꯂꯦꯕꯜ ꯑꯣꯏꯕ꯭ꯔꯥ ꯍꯥꯏꯗꯣ ꯈꯨꯗꯣꯡ ꯆꯥꯕꯗꯨ ꯂꯩꯒꯗ꯭ꯔꯥ ꯍꯥꯏꯕꯗꯨꯅꯤꯗ ꯑꯗꯨ ꯈꯔ ꯑꯩꯁꯨ ꯈꯤꯇꯪ ꯊꯧꯕ ꯍꯧꯖꯤꯛꯀꯤꯅꯤ ꯍꯥꯏꯁꯦ ꯍꯧꯖꯤꯛ ꯂꯣꯏꯁꯤꯜꯂ ꯉꯥꯏ ꯂꯩꯔꯕꯅꯦ ꯑꯗꯨꯝ ꯃꯐꯝꯗꯨ ꯊꯝꯕꯤꯔꯝꯃꯒ ꯑꯃꯨꯛ ꯆꯠꯈ꯭ꯔ ꯄꯨꯡꯃꯨꯛ ꯂꯩꯔꯒ ꯑꯗꯨꯝ ꯑꯩ ꯑꯃꯨꯛ ꯑꯃꯨꯛꯀ ꯄꯤꯛꯑꯞ ꯇꯧꯕ ꯂꯥꯛꯄꯤꯗꯣꯏꯕ ꯑꯥꯎ ꯑꯗꯣ ꯍꯧꯖꯤꯛ ꯈꯨꯗꯣꯡ ꯆꯥꯕ ꯂꯩꯒꯗ꯭ꯔꯥ ꯍꯥꯏꯕꯗꯣ ꯈꯤꯇꯪ ꯈꯪꯖꯅꯤꯡꯕ